ꯒꯥꯔꯗꯦꯟ ꯍꯥꯏꯁꯦ ꯑꯩꯈꯣꯏꯅ ꯃꯊꯧ ꯒꯥꯔꯗꯦꯟ ꯍꯥꯏꯁꯦ ꯃꯊꯧ ꯌꯥꯝ ꯇꯥꯏꯀꯣ ꯍꯥꯏꯕꯗꯤ ꯐꯝꯕꯝ ꯄꯣꯊꯥꯕꯝꯒꯤ ꯏꯝꯄꯣꯔꯇꯦꯟ ꯌꯥꯝ ꯑꯗꯨ ꯃꯣꯏ ꯑꯣꯏꯅ ꯏꯝꯄꯣꯔꯇꯦꯟ ꯑꯣꯏꯅ ꯆꯪꯒꯗꯧꯁꯦ ꯒꯥꯔꯗꯦꯟꯁꯦ ꯄꯥꯝꯕꯤꯁꯤꯡꯁꯦ ꯐꯖꯅ ꯁꯦꯝꯕꯤꯒꯗꯧ ꯃꯊꯧ ꯇꯥꯕ ꯃꯤꯟꯁ ꯆꯪꯒꯗꯧꯕ ꯃꯌꯥꯝꯁꯦ ꯍꯥꯔ ꯍꯥꯔ ꯑꯃ ꯆꯪꯒꯅꯤ ꯑꯗꯨꯒ ꯏꯁꯤꯡ ꯁꯣꯜꯀꯣ ꯐꯖꯅ ꯆꯪꯒꯅꯤꯀꯣ ꯑꯁꯤ ꯑꯅꯤꯁꯤ ꯐꯖꯅ ꯆꯪ ꯃꯇꯝꯁꯤꯗ ꯌꯥꯝꯅ ꯀꯥꯟꯅꯕ ꯍꯥꯏꯕꯗꯨ ꯂꯥꯛꯑꯅꯤ ꯍꯥꯔ ꯑꯁꯤꯗ ꯌꯥꯝꯅ ꯐꯒꯗꯧꯕ ꯆꯪꯉꯛꯑꯅꯤꯀꯣ ꯌꯥꯝꯅ ꯏꯝꯄꯣꯔꯇꯦꯟ ꯑꯣꯏꯕ ꯀꯥꯟꯅꯕ ꯑꯣꯏꯔꯅꯤ ꯍꯥꯔ ꯑꯁꯤꯗ ꯃꯤꯅꯁꯨ ꯌꯥꯝ ꯅꯨꯡꯉꯥꯏꯕ ꯃꯐꯝ ꯁꯣꯜ ꯐꯝꯕꯝ ꯑꯣꯏꯕ ꯒꯥꯔꯗꯦꯟ ꯑꯁꯤ ꯁꯣꯡꯕ ꯇꯥꯔꯗꯤ ꯁꯦꯡꯕ ꯃꯊꯧ ꯇꯥꯏ